ꯇꯦꯛꯅꯣꯂꯣꯖꯤꯅ ꯏꯖꯨꯀꯦꯁꯟ ꯏꯟꯗꯁꯇ꯭ꯔꯤꯗ ꯑꯗꯨꯛꯀꯤ ꯃꯇꯤꯛ ꯌꯥꯝꯅ ꯆꯥꯎꯅ ꯃꯇꯦꯡ ꯄꯥꯡꯉꯦ ꯌꯥꯝꯅ ꯍꯧꯖꯤꯛꯀꯤ ꯀꯟꯇꯦꯝꯄꯔꯔꯤ ꯋꯔꯜꯁꯤꯗꯗꯤ ꯏ ꯁꯔꯕꯤꯁꯦꯁ ꯉꯥꯛꯇ ꯑꯣꯏꯔꯛꯄꯅꯤꯅ ꯑꯣꯟꯂꯥꯏꯟ ꯀ꯭ꯂꯥꯁꯃꯛꯇ ꯑꯣꯏꯔꯁꯨ ꯇꯦꯛꯅꯣꯂꯣꯖꯤ ꯆꯪꯏ ꯑꯗꯒꯤ ꯌꯨꯇ꯭ꯌꯨꯞ ꯕꯤꯗ꯭ꯌꯣ ꯑꯃꯗ ꯑꯩꯒꯤ ꯅꯣꯂꯦꯠꯆ ꯑꯣꯏꯒꯗꯕ ꯕꯤꯗ꯭ꯌꯣ ꯑꯃ ꯌꯦꯡꯒꯦ ꯍꯥꯏꯕꯗꯁꯨ ꯆꯪꯉꯤ ꯑꯗꯒꯤ ꯑꯣꯟꯂꯥꯏꯟ ꯀꯣꯔꯁꯁꯤꯡꯒꯤꯗꯁꯨ ꯆꯪꯕ ꯑꯗꯒꯤ ꯑꯩꯅ ꯏꯁꯥꯃꯛ ꯀꯣꯂꯦꯠꯆ ꯑꯃꯗ ꯑꯩꯅ ꯐꯤꯖꯤꯀꯦꯜꯂꯤ ꯆꯠꯂꯨꯗ꯭ꯔꯁꯨ ꯐꯣꯟꯗꯒꯤ ꯂꯦꯞꯇꯣꯞꯇꯒꯤ ꯑꯗꯨꯝ ꯑꯦꯗꯃꯤꯁꯟ ꯇꯧꯕ ꯑꯗꯒꯤ ꯏꯕꯨꯛ ꯔꯤꯁꯔꯆꯀꯨꯝꯕꯅꯆꯤꯡꯕꯁꯤꯡ ꯇꯧꯕꯗ ꯌꯥꯝꯅ ꯃꯇꯦꯡ ꯄꯥꯡꯏ ꯑꯗꯒꯤ ꯔꯤꯁꯔꯆꯃꯛꯇ ꯇꯧꯅꯤꯡꯂꯁꯨ ꯑꯩꯅ ꯈꯪꯅꯤꯡꯕ ꯇꯣꯄꯤꯛ ꯑꯃ ꯕꯨꯛꯁꯀꯨꯝꯕꯗ ꯑꯗꯒꯤ ꯐꯪꯗꯕꯒꯨꯝꯕ ꯌꯥꯎꯔꯛꯄ ꯃꯇꯝꯗ ꯏ ꯏꯕꯨꯛꯁꯇꯒꯤ ꯆꯪꯂꯒ ꯑꯩꯅ ꯐ ꯑꯩꯅ ꯄꯥꯝꯖꯕ ꯑꯗꯒꯤ ꯈꯟꯅꯤꯡꯕ ꯑꯗꯒꯤ ꯔꯦꯟꯇꯦꯠ ꯑꯣꯏꯔꯁꯨ ꯑꯗꯨꯝ ꯑꯗꯨꯗꯒꯤ ꯌꯦꯡꯕ ꯌꯥꯏꯌꯦ ꯑꯗꯒꯤ ꯑꯩꯅ ꯑꯗꯒꯤ ꯕꯤꯗ꯭ꯌꯣ ꯀꯣꯜꯂꯤꯡꯃꯛꯇ ꯑꯣꯏꯔꯕꯁꯨ ꯍꯥꯏꯗꯤ ꯌꯥꯝꯅ ꯁ꯭ꯇꯦꯠ ꯑꯃꯗꯒꯤꯅ ꯁ꯭ꯇꯦꯠ ꯑꯃꯗꯒꯤ ꯑꯣꯏꯔꯁꯨ ꯀꯟꯇ꯭ꯔꯤ ꯑꯃꯗꯒꯤꯅ ꯀꯟꯇ꯭ꯔꯤ ꯑꯃ ꯑꯣꯏꯔꯁꯨ ꯑꯗꯨꯒꯤ ꯕꯤꯗ꯭ꯌꯣ ꯀꯣꯜꯂꯤꯡꯒꯤ ꯈꯨꯠꯊꯥꯡꯗꯒꯤ ꯑꯗꯨꯝ ꯌꯥꯝꯅ ꯂꯥꯏꯅ ꯏꯖꯤꯂꯤ ꯑꯦꯛꯁꯦꯁꯦꯕꯜ ꯑꯣꯏꯔꯦ ꯍꯧꯖꯤꯛꯀꯤ ꯃꯇꯝꯁꯤꯗꯗꯤ ꯇꯦꯛꯅꯣꯂꯣꯖꯤꯒꯤ ꯗꯔꯀꯥꯔ ꯂꯩꯕꯁꯦ ꯍꯥꯏꯔꯒꯗꯤ ꯑꯗꯨꯗꯒꯤ ꯑꯩꯈꯣꯏꯒꯤ ꯀꯩꯅꯣꯒꯤ ꯏꯖꯨꯀꯦꯁꯟ ꯄꯔꯄꯁꯀꯤ ꯍꯥꯏꯗꯤ ꯑꯗꯒꯤ ꯑꯩꯈꯣꯏꯅ ꯀꯩꯒꯨꯝꯕ ꯈꯨꯗꯣꯡꯆꯥꯗꯕ ꯑꯃ ꯊꯣꯛꯂꯛꯄ ꯃꯇꯝꯗ ꯑꯣꯟꯂꯥꯏꯟ ꯑꯣꯟꯂꯥꯏꯟꯗ ꯑꯣꯏꯅ ꯑꯣꯟꯂꯥꯏꯟ ꯇꯤꯆꯤꯡꯗ ꯑꯣꯏꯅ ꯌꯥꯝꯅ ꯅꯨꯡꯉꯥꯏꯅ ꯑꯗꯨꯝ ꯁ꯭ꯃꯨꯠꯂꯤ ꯆꯠꯄ ꯌꯥꯏ ꯍꯥꯏꯗꯤ ꯀꯩꯒꯨꯝꯕ ꯐꯤꯖꯤꯀꯦꯜꯂꯤ ꯀ꯭ꯂꯥꯁ ꯌꯥꯎꯕ ꯃꯇꯝꯒꯤ ꯑꯦꯠꯃꯣꯁꯐ꯭ꯌꯔ ꯑꯃꯁꯨ ꯂꯩ ꯑꯗꯨꯕꯨ ꯑꯣꯟꯂꯥꯏꯟꯗ ꯌꯥꯎꯕꯗꯤ ꯑ ꯀꯩꯒꯨꯝꯕ ꯑꯩꯈꯣꯏꯅ ꯕꯤꯗ꯭ꯌꯣ ꯔꯦꯀꯣꯔꯗꯤꯡꯒꯨꯝꯕ ꯇꯧꯔꯒ ꯀꯣꯟꯅ ꯑꯃꯨꯛ ꯑꯩꯅ ꯚꯥꯞ ꯇꯥꯍꯧꯗꯕ ꯂꯩꯔꯁꯨ ꯑꯗꯨꯝ

ꯌꯦꯡꯕ ꯌꯥꯕꯒꯤ ꯀꯥꯟꯅꯕꯁꯨ ꯂꯩꯌꯦ ꯌꯥꯝꯅ ꯑꯗꯨꯅ ꯇꯦꯛꯅꯣꯂꯣꯖꯤꯁꯦ ꯍꯧꯖꯤꯛꯀꯤ ꯀꯟꯇꯦꯝꯄꯔꯔꯤ ꯋꯔꯜꯁꯤꯗꯗꯤ ꯏꯖꯨꯀꯦꯁꯟ ꯏꯟꯗꯁꯇ꯭ꯔꯤꯗꯃꯛꯇꯗꯤ ꯌꯥꯝꯅ ꯍꯦꯜꯞꯐꯨꯜ ꯑꯣꯏꯌꯦꯅ ꯈꯜꯂꯦ